ꯑꯩꯅ ꯍꯟꯇꯛꯃꯨꯛ ꯄꯥꯗꯣꯔꯤꯕ ꯂꯥꯏꯔꯤꯛꯁꯤꯅ ꯈꯝꯕ ꯊꯣꯏꯕꯤꯒꯤ ꯋꯥꯔꯤꯗꯨ ꯑꯩꯅ ꯄꯥꯅꯤꯡꯗꯅ ꯇꯧꯔꯛꯄꯅꯤ ꯈꯝꯕ ꯊꯣꯏꯕꯤꯒꯤ ꯋꯥꯔꯤꯁꯤ ꯌꯥꯝꯅ ꯇꯥꯕꯗꯁꯨ ꯅꯨꯡꯉꯥꯏꯕ ꯑꯗꯨꯒ ꯂꯥꯏꯔꯤꯛ ꯑꯣꯏꯅ ꯄꯥꯕꯗꯁꯨ ꯅꯨꯡꯉꯥꯏꯕ ꯂꯥꯏꯔꯤꯛꯁꯤꯗ ꯊꯦꯡꯅꯗꯣꯏꯁꯤ ꯑꯐꯕꯒꯤ ꯑꯣꯏꯔꯣ ꯐꯠꯇꯕꯒꯤ ꯑꯣꯏꯔꯣ ꯊꯥꯏꯅ ꯑꯍꯟꯁꯤꯡꯅ ꯇꯥꯛꯄꯤꯕꯒꯤ ꯃꯇꯨꯡ ꯏꯟꯅ ꯆꯨꯝꯅ ꯄꯥꯒꯦꯅ ꯇꯧꯕꯅꯤ ꯂꯥꯏꯔꯤꯛꯁꯤ ꯄꯥꯔ ꯀꯥꯟꯗ ꯏꯁꯥꯗ ꯀꯥꯟꯅꯕ ꯈꯔꯗꯤ ꯐꯪꯒꯗ꯭ꯔꯅ ꯈꯜꯂꯤ ꯑꯗꯨ ꯂꯥꯏꯔꯤꯛꯁꯤ ꯃꯤꯉꯣꯟꯗ ꯍꯥꯏꯔꯣꯏꯗꯕ ꯋꯥ ꯍꯥꯏꯒꯗꯕ ꯋꯥ ꯌꯥꯝꯅ ꯌꯥꯎꯋꯦꯅ ꯍꯥꯏ ꯑꯗꯨ ꯍꯟꯇꯛ ꯑꯩꯅ ꯄꯥꯒꯦꯅ ꯈꯜꯂꯛꯏꯁꯤ ꯈꯝꯕ ꯊꯣꯏꯕꯤꯒꯤ ꯂꯥꯏꯔꯤꯛꯁꯤ ꯄꯥꯒꯦꯅ ꯈꯜꯂꯤ ꯑꯩꯅ ꯍꯟꯇꯛ